ꯌꯨꯔꯦꯁ ꯃꯥꯔꯠ ꯑꯣꯏꯕꯤꯔꯕꯣ ꯑꯣ ꯇ꯭ꯔꯚꯦꯜ ꯑꯦꯖꯦꯟꯒꯤꯁꯤꯗ ꯃꯦꯁꯦꯖ ꯑꯃ ꯂꯥꯛꯑꯝꯕ ꯁꯨꯝ ꯀꯣꯏꯕ ꯆꯠꯄꯒꯤ ꯀꯩꯅꯣ ꯇꯧꯋꯦ ꯈꯣꯠꯂꯦꯅ ꯑꯗꯣ ꯑꯗꯨꯒꯤ ꯍꯪꯉꯛꯄꯅꯤ ꯀꯔꯝꯀꯥꯟꯗ ꯀꯣꯏꯕ ꯆꯠꯄꯒꯤꯅꯣ ꯑꯣ ꯑꯣ ꯍꯣꯏ ꯌꯥꯏ ꯌꯥꯏ ꯌꯥꯏ ꯎꯝ ꯑꯣ ꯑꯣ

ꯑꯣ ꯍꯣꯏ ꯍꯣꯏ ꯍꯥꯏꯖꯒꯦ ꯑꯩꯈꯣꯏ ꯀꯩꯅꯣ ꯇꯧꯔꯤꯁꯤ ꯑꯗꯨꯝ ꯆꯥꯕꯩ ꯊꯛꯄꯒꯤ ꯆꯠꯄꯒꯤ ꯑꯗꯩ ꯒꯥꯔꯤꯗꯁꯨꯀꯣ ꯀꯔꯝꯕ ꯒꯥꯔꯤ ꯑꯦꯁꯤ ꯄꯥꯝꯕ꯭ꯔꯥ ꯅꯟ ꯑꯦꯁꯤꯅ ꯆꯠꯅꯤꯡꯉꯤꯕ꯭ꯔꯥ ꯑꯗꯨꯝ ꯂꯣꯏꯅ ꯑꯩꯈꯣꯏ ꯁꯤꯗ ꯑꯗꯨꯝ ꯐꯪꯒꯅꯤꯀꯣ ꯐꯪꯕꯁꯤ ꯑꯗꯒꯤ ꯆꯠꯄ ꯖꯒꯥꯗ ꯑꯩꯈꯣꯏ ꯑꯁꯣꯝꯗ ꯑꯩꯈꯣꯏ ꯆꯠꯅꯤꯡꯕ ꯖꯒꯥ ꯂꯩꯗꯅ ꯑꯗꯨ ꯈꯛꯇ ꯁꯦꯂꯦꯛ ꯇꯧꯕꯁꯨ ꯌꯥꯏ ꯅꯠꯇ꯭ꯔꯒꯅ ꯑꯩꯈꯣꯏꯅ ꯑꯗꯨꯝ ꯍꯥꯏꯔꯒ ꯑꯗꯨꯝ ꯑꯦ ꯁꯤꯁꯤ ꯌꯦꯡꯕ ꯌꯥꯏ ꯁꯤꯁꯤ ꯄꯨꯕ ꯌꯥꯏ ꯁꯤꯁꯤꯗ ꯆꯠꯂꯨꯕ ꯌꯥꯏ ꯍꯥꯏꯗꯤ ꯖꯒꯥꯗꯤ ꯃꯐꯝꯗꯤ ꯖꯒꯥ ꯃꯌꯥꯝ ꯑꯃ ꯂꯩꯌꯦꯕ ꯑꯗꯣ ꯅꯣꯡꯃꯇꯗ ꯁꯨꯝ ꯆꯠꯈꯤꯕꯗꯀꯣ ꯀꯣꯟꯅꯗꯕꯁꯨ ꯌꯥꯏꯕ ꯐꯖꯟꯅ ꯈꯔ ꯃꯔꯨ ꯑꯣꯏꯕ ꯍꯥꯏꯇꯥꯔꯦ ꯖꯒꯥ ꯈꯟꯒꯠꯂ ꯑꯩꯈꯣꯏ ꯆꯠꯇꯕ ꯌꯥꯗꯕ ꯖꯒꯥ ꯈꯔ ꯀꯩꯅꯣ ꯇꯧꯔꯒ ꯑꯗꯨꯝ ꯆꯠꯄ ꯌꯥꯏ ꯑꯗꯨꯒꯨꯝꯕꯒꯤ ꯈꯨꯗꯣꯡ ꯆꯥꯕꯁꯨ ꯑꯗꯨꯝ ꯂꯩꯅꯤ ꯆꯥꯕ ꯊꯛꯄꯩꯁꯨ ꯑꯩꯈꯣꯏꯅ ꯑꯗꯨꯝ ꯁꯤꯟꯕ ꯌꯥꯏ ꯅꯣꯏꯅ ꯑꯗꯨꯝ ꯄꯨꯖꯔꯛꯑꯒ ꯆꯥꯕꯁꯨ ꯌꯥꯏ ꯀꯩꯁꯨ ꯀꯥꯏꯗꯦ ꯑꯗꯨꯒꯤ ꯗꯦꯠꯇꯨꯒ ꯃꯤ ꯃꯁꯤꯡꯗꯨꯒ ꯈꯪꯉꯗꯤ ꯑꯗꯨꯝ ꯑꯩꯈꯣꯏꯅ ꯑꯗꯨꯝ ꯄꯨꯂꯞ ꯑꯩꯈꯣꯏꯅ ꯑꯗꯨꯝ ꯄꯨꯂꯞ ꯁꯤꯟꯕꯁꯨ ꯀꯩꯁꯨ ꯀꯥꯏꯗꯦꯕꯀꯣ ꯑꯗꯣ ꯆꯕꯩꯗꯨꯗꯤ ꯑꯩꯈꯣꯏ ꯍꯩꯅꯗꯧ ꯃꯥꯟꯗꯦ ꯑꯩꯈꯣꯏꯅ ꯄꯨꯔꯛꯑꯒ ꯆꯥꯖꯒꯦ ꯍꯥꯏꯔꯁꯨ ꯑꯗꯨꯁꯨ ꯑꯗꯨꯝ ꯌꯥꯏꯑꯕ ꯑꯩꯈꯣꯏꯅ ꯒꯥꯔꯤꯒ ꯗ꯭ꯔꯥꯏꯚꯔꯒ ꯍꯥꯏꯇꯥꯔꯦ ꯑꯗ ꯄꯨꯊꯣꯛꯆꯔꯒ ꯑꯗꯨꯝ ꯊꯥꯗꯣꯔꯛꯄ ꯑꯗꯨ ꯅꯣꯏꯅ ꯒꯥꯔꯤꯗꯁꯨ ꯑꯦꯁꯤꯒꯤ ꯒꯥꯔꯤ ꯄꯥꯝꯃꯒ ꯎꯝ ꯑꯣ ꯑꯩꯈꯣꯏꯅ ꯑꯗꯨꯝ ꯁꯤꯜꯂꯣꯕ

ꯎꯝ ꯑꯥ ꯍꯣꯏ ꯍꯣꯏ ꯃꯐꯝ ꯆꯥꯕ ꯎꯝ ꯎꯝ ꯍꯣꯏ ꯍꯣꯏ ꯍꯣꯏ ꯌꯥꯏ ꯌꯥꯏ ꯑꯗꯣ ꯁꯨꯝ ꯆꯪꯀꯥꯟꯗ ꯀꯩ ꯍꯥꯏꯅꯤ ꯑꯩꯈꯣꯏ ꯃꯩꯇꯩꯒꯤ ꯑꯣꯏꯅꯗꯤ ꯑꯩꯈꯣꯏ ꯀꯪꯂꯥ ꯂꯩꯔꯦ ꯀꯪꯂꯥꯁꯤꯗ ꯑꯗꯨꯝ ꯆꯪꯉꯒ ꯄꯣꯊꯥꯔꯒ ꯍꯤꯁꯇꯣꯔꯤꯀꯦꯜ ꯃꯌꯥꯝ ꯑꯃ ꯂꯩꯀꯣ ꯀꯪꯂꯥꯒꯤ ꯑꯣꯏꯅ ꯑꯗꯨꯗ ꯑꯗꯨꯝ ꯆꯪꯉꯒ ꯍꯥꯏꯗꯤ ꯑꯇꯣꯞꯄꯗ ꯀꯣꯏꯆꯠ ꯆꯠꯇꯕꯤꯗ ꯑꯗꯨꯏ ꯃꯐꯝꯗꯨꯗ ꯑꯗꯨꯝ ꯄꯨꯡ ꯑꯃꯃ ꯀꯔꯤ ꯑꯃ ꯑꯗꯨꯝ ꯐꯖꯟꯅ ꯃꯐꯝꯁꯤꯡ ꯅꯤꯡꯊꯧꯒꯤ ꯈꯨꯕꯝꯁꯤꯡ ꯀꯩꯁꯤꯡ ꯐꯖꯟꯅ ꯌꯦꯡꯕ ꯑꯗꯨꯝ ꯌꯥꯏ ꯑꯗꯒꯤ ꯂꯣꯛꯇꯥꯛ ꯄꯥꯠ ꯑꯃ ꯂꯩ ꯅꯠꯇ꯭ꯔꯥ ꯂꯣꯛꯇꯥꯛ ꯄꯥꯠ ꯁꯦꯟꯗ꯭ꯔꯥ ꯑꯁꯣꯝꯅꯥꯀꯟꯗ ꯑꯗꯒꯤ ꯐ꯭ꯂꯣꯇꯤꯡ ꯂꯦꯛꯇ ꯑꯗꯨꯝ ꯆꯪꯉꯨꯔꯒ ꯑꯗꯨꯝ ꯀꯩꯅꯣ ꯇꯧꯕ ꯈꯣꯠꯄ ꯑꯗꯨꯝ ꯌꯥꯏ ꯍꯥꯏꯔꯤꯕ ꯉꯩꯁꯤ ꯑꯗꯨꯝ ꯀꯔꯤ ꯍꯥꯏꯅꯤ ꯃꯅꯤꯄꯨꯔ ꯃꯤ ꯑꯃꯅ ꯑꯗꯨꯝ ꯈꯪꯗꯕ ꯌꯥꯗꯕ ꯍꯥꯏꯇꯥꯔꯦ ꯑꯗꯒꯤ ꯖꯨ ꯑꯗꯨꯝ ꯆꯪꯉꯨꯕ ꯌꯥꯏ ꯖꯨꯗ ꯁꯪꯉꯥꯏ ꯂꯩꯕ ꯑꯗꯨꯝ ꯌꯦꯡꯉꯨꯕ ꯌꯥꯏ ꯑꯗꯨ ꯍꯥꯏꯔꯤꯕꯁꯤꯡꯁꯤ ꯍꯥꯏꯔꯤꯕ ꯃꯐꯝ ꯃꯉꯥ ꯇꯔꯨꯛꯁꯤꯗꯤ ꯑꯗꯨꯝ ꯁꯣꯏꯗꯕꯤꯗ ꯑꯗꯨꯝ ꯌꯥꯎꯔꯗꯧꯅꯤ ꯑꯗꯨꯝ ꯑꯩꯈꯣꯏꯅ ꯀꯩꯅꯣ ꯇꯧꯕꯗ ꯍꯥꯏꯗꯤ ꯃꯐꯝꯁꯤꯡꯗꯣ ꯍꯥꯏꯗꯤ ꯀꯩꯅꯣ ꯇꯧꯕ ꯂꯩꯔꯣꯏꯕ ꯍꯥꯏꯗꯤ ꯑꯇꯣꯞꯄ ꯃꯐꯝ ꯈꯔꯕꯨꯗꯤ ꯂꯩꯔꯤꯕ ꯑꯗꯨꯗꯤ ꯌꯥꯎꯍꯜꯂꯒꯨꯝꯁꯦꯕ ꯑꯗꯨꯒ ꯍꯧꯖꯤꯛꯀꯤ ꯃꯐꯝ ꯈꯔꯁꯦ ꯁꯤꯗꯤ ꯁꯣꯏꯗꯕꯤꯗ ꯀꯪꯂꯥ ꯂꯩꯔꯤꯕ ꯂꯣꯛꯇꯥꯛ ꯂꯩꯔꯤꯕ ꯑꯗꯒꯤ ꯖꯨꯒ ꯖꯨꯒꯥꯏꯁꯤ ꯌꯥꯝ ꯂꯩꯇ꯭ꯔꯁꯨ ꯁꯪꯉꯥꯏ ꯐꯥꯖꯟꯅ ꯑꯩꯈꯣꯏ ꯋꯥꯔꯜꯒꯤ ꯃꯐꯝꯗꯗꯤ ꯀꯩꯅꯣ ꯇꯧ ꯐꯪꯄꯣꯟꯇꯦꯗꯅ ꯑꯗꯨꯅ ꯑꯗꯨꯒꯨꯝꯕꯗꯨ ꯆꯪꯂꯨꯔꯒ ꯑꯗꯨꯝ ꯌꯦꯡꯉꯨꯕ ꯌꯥꯏ ꯍꯣꯏ ꯑꯗꯨ ꯇꯥꯔꯤꯛꯇꯣ ꯐꯤꯛꯁ ꯇꯧꯕꯤꯔꯛꯑꯣ ꯑꯗꯨꯒ ꯑꯗꯨꯝ ꯍꯥꯏꯕꯤꯔꯛꯑꯣ ꯑꯗꯣ ꯑꯗꯨꯝ ꯑꯩꯈꯣꯏ ꯁꯤꯟꯖꯔꯛꯑꯒꯦ ꯑꯗꯨꯝ ꯑꯥ ꯍꯣꯏ ꯍꯣꯏ ꯍꯣꯏ ꯐꯔꯦ ꯐꯔꯦ ꯍꯣꯏ ꯍꯣꯏ ꯍꯣꯏ ꯍꯣꯏ ꯊꯝꯃꯦ ꯊꯝꯃꯦ